ꯑꯩꯅ ꯑꯅꯧꯕ ꯂꯥꯏ ꯑꯃ ꯄꯨꯊꯣꯛꯅꯕꯒꯤꯗꯃꯛꯇ ꯆꯥꯔꯠ ꯄꯦꯄꯔ ꯄꯦꯟꯁꯤꯟꯕꯨ ꯇꯨꯝꯅ ꯏꯠꯅꯕꯒꯤꯗꯃꯛ ꯀꯇꯔ ꯑꯗꯨꯒ ꯇꯨꯝꯅ ꯏꯠꯂꯕ ꯄꯦꯟꯁꯤꯜ ꯑꯗꯨꯒ ꯏꯁꯀꯦꯜ ꯑꯗꯨꯒ ꯃꯈꯟ ꯁꯨꯔꯕ ꯀꯂꯔꯁꯤꯡ ꯏꯁꯀꯦꯜ ꯆꯪꯏ ꯑꯗꯨꯒ ꯑꯩꯅ ꯂꯥꯏ ꯌꯦꯛꯂꯤꯉꯩ ꯑꯩ ꯑꯣꯟꯂꯥꯏꯟꯗꯒꯤ ꯃꯇꯦꯡ ꯂꯧꯏ ꯍꯥꯏꯕꯗꯤ ꯀꯔꯥꯏꯗ ꯀꯔꯤ ꯍꯥꯞꯄꯒ ꯐꯖꯕ ꯀꯔꯥꯏꯗꯒꯤ ꯍꯧꯔꯒꯅ ꯍꯦꯟꯅ ꯂꯥꯏꯅ ꯌꯦꯛꯄ ꯀꯔꯤ ꯀꯂꯔ ꯁꯪꯉꯒ ꯐꯖꯕ ꯀꯃꯥꯏꯅ ꯃꯅꯥ ꯅꯠꯇ꯭ꯔꯒ ꯀꯃꯥꯏꯅ ꯍꯥꯞꯄꯒ ꯐꯖꯕ ꯀꯔꯥꯏꯗ ꯀꯔꯤ ꯍꯥꯞꯆꯤꯜꯂꯒ ꯐꯖꯕ ꯍꯥꯏꯕꯅ ꯆꯤꯡꯕꯁꯤꯡ ꯑꯁꯤ ꯈꯪꯅꯕꯒꯤꯗꯃꯛꯇ ꯑꯩ ꯑꯣꯟꯂꯥꯏꯟꯗꯒꯤ ꯃꯇꯦꯡ ꯂꯧꯏ ꯑꯗꯨꯒ ꯑꯩꯅ ꯌꯦꯛꯂꯤꯕ ꯂꯥꯏ ꯑꯗꯨꯒꯤ ꯅꯨꯡꯒꯤ ꯑꯣꯏꯕ ꯊꯤꯝꯗꯤ ꯁꯤꯔꯣꯏ ꯂꯤꯂꯤ ꯁꯤꯔꯣꯏ ꯂꯤꯂꯤꯁꯤ ꯃꯐꯝ ꯑꯃꯇꯗ ꯍꯦꯛꯇ ꯁꯥꯠꯄ ꯉꯝꯗꯕ ꯂꯩ ꯑꯃꯅꯤ ꯃꯁꯤ ꯁꯤꯔꯣꯏ ꯆꯤꯡꯗ ꯁꯥꯠꯄ ꯎꯈ꯭ꯔꯨꯜ ꯗꯤꯁꯇ꯭ꯔꯤꯛꯇ ꯁꯥꯠꯄ ꯂꯩ ꯃꯈꯜ ꯑꯃꯅꯤ ꯃꯁꯤ ꯑꯇꯣꯞꯄ ꯃꯐꯝ ꯑꯃꯗ ꯍꯦꯛꯇ ꯁꯥꯠꯄ ꯉꯝꯗꯕ ꯌꯥꯝꯅ ꯃꯒꯨꯟ ꯆꯥꯎꯕ ꯂꯩ ꯑꯃꯅꯤ ꯍꯥꯏꯕꯒꯤ ꯃꯥꯒꯤ ꯃꯒꯨꯜ ꯑꯗꯣ ꯑꯩꯅ ꯂꯩ ꯑꯗꯣ ꯌꯦꯛꯄꯗ ꯇꯥꯛꯏ